ꯑꯥꯃꯥꯖꯣꯟꯗꯒꯤ ꯑꯣꯔꯗꯔ ꯇꯧꯖꯈꯤꯕ ꯑꯦꯗꯤꯗꯥꯁ ꯁꯨꯁ ꯑꯗꯨ ꯌꯥꯝꯅ ꯄ꯭ꯔꯗꯛ ꯑꯗꯨ ꯌꯥꯝꯅ ꯐꯩ ꯅꯨꯡꯉꯥꯏ ꯔꯟꯅꯤꯡ ꯁꯨꯁ ꯑꯁꯤ ꯏꯁꯄꯣꯔꯠꯁꯇ ꯑꯃꯗꯤ ꯆꯦꯟ ꯆꯣꯡꯕꯗ ꯌꯥꯝꯅ ꯅꯨꯡꯉꯥꯏꯖꯩ ꯑꯗꯨꯒ ꯃꯥꯒꯤ ꯀ꯭ꯋꯥꯂꯤꯇꯤ ꯑꯁꯤꯁꯨ ꯌꯥꯝꯅ ꯐꯩ ꯁꯦꯗꯦꯠ ꯀꯩꯀꯥ ꯑꯝꯇ ꯂꯩꯖꯗꯦ